ꯍꯣꯏ ꯍꯣꯏ ꯍꯣꯏ ꯅꯣꯏ ꯃꯣꯔꯥ ꯃꯣꯔꯥꯁꯦ ꯍꯧꯖꯤꯛ ꯀꯌꯥ ꯀꯌꯥ ꯄꯤꯔꯤꯒꯦ ꯑꯥ ꯑꯥ ꯑꯥ ꯑꯪ ꯑꯪ ꯑꯪ

ꯑꯪ ꯑꯪ ꯀꯅꯥꯅ ꯑꯥ ꯍꯧꯖꯤꯛ ꯉꯥ ꯑꯩꯈꯣꯏꯒꯤ ꯏꯟ ꯆꯤꯡꯕ ꯆꯠꯅꯔꯤꯕ ꯇꯨꯡꯒꯣꯟꯗꯣ ꯑꯗꯨ ꯑꯗꯨꯒꯤꯅ ꯃꯃꯜꯁꯦ ꯀꯌꯥ ꯂꯩꯕꯅꯣ ꯑꯪ ꯑꯣ ꯑꯩꯈꯣꯏꯒꯤ ꯂꯨꯒꯨꯝꯕꯗꯤ ꯂꯨꯒꯨꯝꯕꯗꯤ ꯃꯃꯜ ꯀꯌꯥ ꯂꯩ

ꯑꯣ ꯍꯧꯖꯤꯛꯀꯤ ꯂꯤꯅ ꯂꯤꯅ ꯁꯥꯕ ꯇꯦꯕꯜꯗꯣ ꯑꯪ ꯑꯗꯨꯅ ꯀꯌꯥ ꯂꯩꯕꯅꯣ ꯃꯃꯜꯁꯦ

ꯂꯤꯁꯤꯡ ꯑꯅꯤ ꯃꯌꯥ ꯂꯩꯌꯦꯕ ꯎꯝ ꯑꯩꯈꯣꯏ ꯒ꯭ꯂꯥꯁꯅ ꯅꯞꯄꯗꯣ ꯑꯪ ꯑꯥ ꯑꯪ ꯄꯨꯔꯥ ꯁꯦꯠ ꯑꯣꯏꯅ ꯂꯧꯕꯗ

ꯑꯗꯨ ꯂꯣꯡꯎꯞꯇꯤ ꯍꯧꯖꯤꯛ ꯃꯇꯝ ꯂꯣꯡꯎꯞꯇꯤ ꯀꯌꯥ ꯂꯣꯡꯎꯞ ꯑꯪ

ꯑꯥ ꯑꯥ ꯑꯥ ꯂꯣꯡꯎꯞ ꯍꯧꯖꯤꯛ ꯂꯣꯡꯎꯞꯀꯤ ꯃꯃꯜ ꯀꯌꯥ ꯂꯩꯔꯤ ꯑꯣ ꯄꯨꯔꯥ ꯖꯨꯔꯥꯗ

ꯑꯗꯨ ꯁꯤꯡꯒꯜ ꯑꯣꯏꯅ ꯂꯧꯕꯗꯤ ꯌꯥꯗꯕ꯭ꯔꯥ

ꯑꯥ ꯍꯣꯏ ꯍꯣꯏ

ꯍꯣꯏ ꯍꯣꯏ ꯍꯣꯏ ꯂꯧꯒꯅꯤ ꯂꯧꯒꯅꯤ

ꯑꯗꯣ ꯗꯨꯀꯥꯟꯁꯦ ꯄꯨꯡ ꯀꯌꯥꯗꯗꯤ

ꯑꯣ ꯍꯣꯏ ꯍꯣꯏ ꯑꯣ ꯑꯣ ꯑꯁꯥꯕ ꯃꯤꯁꯨ ꯑꯗꯨꯝ ꯌꯥꯎꯋꯦꯕ ꯑꯣ ꯌꯥꯝ ꯅꯨꯡꯉꯥꯏꯖꯔꯦ

ꯑꯥ

ꯍꯌꯦꯡꯁꯦ ꯑꯩ ꯑꯩꯈꯣꯏꯅ ꯑꯗꯨꯝ ꯂꯥꯛꯑꯁꯨ ꯌꯥꯏꯌꯦ

ꯎꯝ ꯑꯧ ꯍꯣꯏ ꯍꯣꯏ ꯍꯣꯏ ꯍꯣꯏ ꯌꯥꯏꯌꯦ

ꯃꯥꯅꯦ ꯃꯥꯅꯦ ꯎꯝ ꯍꯣꯏ ꯍꯣꯏ

ꯍꯣꯏ ꯍꯣꯏ ꯍꯣꯏ ꯍꯣꯏ ꯍꯣꯏ ꯄꯨꯡ ꯃꯥꯄꯟꯗꯒꯤ ꯍꯥꯡꯕ ꯍꯧꯋꯦ ꯍꯥꯏꯕꯅꯤꯅꯀꯣ ꯍꯣꯏ ꯍꯣꯏ ꯍꯣꯏ ꯑꯗꯣ ꯍꯌꯦꯡ ꯑꯗꯨꯝ ꯂꯥꯛꯆꯔꯒꯦ ꯑꯗꯨꯗꯤ

ꯑꯪ ꯍꯣꯏ ꯍꯣꯏ ꯍꯣꯏ ꯍꯣꯏ ꯑꯣ ꯑꯗꯨꯝ ꯂꯥꯛꯑꯒ ꯑꯋꯥꯠꯄꯁꯤꯡꯗꯣ ꯑꯗꯨꯝ ꯌꯦꯡꯕ ꯌꯥꯔꯦꯗꯅ ꯍꯣꯏ ꯍꯣꯏ ꯍꯣꯏ ꯐꯔꯦ ꯐꯔꯦ